ꯑꯩꯅ ꯁ꯭ꯀꯨꯜꯗ ꯁ꯭ꯀꯨꯜ ꯇꯝꯂꯤꯉꯩ ꯃꯇꯝꯗ ꯄꯦꯟꯇꯤꯡ ꯇꯝꯈꯤꯕ ꯑꯁꯤ ꯑꯈꯣꯏꯒꯤ ꯄꯦꯟꯇꯤꯡ ꯍꯥꯏꯕꯁꯤ ꯑꯩꯅ ꯑꯗꯨꯒꯨꯝꯂꯕ ꯍꯤꯁꯇꯣꯔꯤꯀꯦꯜ ꯑꯣꯏꯕ ꯐꯣꯇꯣ ꯑꯃ ꯑꯩꯈꯣꯏꯒꯤ ꯌꯦꯛꯄ ꯍꯥꯏꯕꯁꯤ ꯀꯔꯤꯒꯨꯝꯕ ꯑꯩꯅ ꯌꯦꯛꯑꯒ ꯊꯝꯈꯤꯕ ꯍꯥꯏꯕꯁꯤꯅ ꯍꯌꯦꯡ ꯐꯥꯎꯕ ꯍꯤꯁꯇꯣꯔꯤꯀꯦꯜ ꯑꯣꯏꯕ ꯑꯃꯗꯤ ꯇꯣꯉꯥꯟ ꯇꯣꯉꯥꯟꯕ ꯑꯩꯈꯣꯏꯒꯤ

ꯑꯗꯨꯅ ꯅꯝꯐꯝ ꯂꯩꯇꯕ ꯇꯥꯔꯒꯗꯤ ꯑꯩꯅ ꯄꯦꯟꯇꯤꯡ ꯇꯝꯈꯤꯕ ꯑꯗꯨꯅ ꯐ꯭ꯂꯦꯛꯁꯇꯨꯗ ꯅꯝꯒꯗꯕ ꯋꯥꯔꯣꯜ ꯈꯨꯗꯤꯡꯃꯛ ꯇꯨ ꯄꯦꯟꯇꯤꯡ ꯑꯩꯍꯥꯛꯅ ꯇꯝꯂꯛꯈꯤꯕ ꯑꯗꯨꯒꯤ ꯑꯦꯛꯁꯄ꯭ꯔꯦꯟꯁꯅ ꯃꯔꯝ ꯑꯣꯏꯔꯒ ꯑꯗꯨꯒꯨꯝꯂꯕ ꯀꯌꯥ ꯃꯔꯨꯝ ꯑꯗꯨꯕꯨ ꯑꯩꯅ ꯏꯕ ꯉꯝꯃꯤ ꯑꯗꯨꯒ ꯇꯣꯉꯥꯟ ꯇꯣꯉꯥꯟꯕ ꯂꯥꯏ ꯀꯌꯥꯃꯔꯨꯝꯁꯨ ꯑꯗꯨꯒꯨꯝꯕ ꯍꯤꯁꯇꯣꯔꯤꯀꯦꯜ ꯑꯣꯏꯕ ꯌꯦꯛꯑꯒ ꯊꯝꯕ ꯍꯥꯏꯕꯁꯤꯅ ꯑꯗꯨꯒꯨꯝꯂꯕ ꯏꯁꯥꯗ ꯌꯥꯝꯅ ꯀꯥꯟꯅꯕ ꯀꯌꯥ ꯃꯔꯨꯝ ꯑꯣꯏꯍꯜꯂꯤ